ꯑꯣ ꯅꯍꯥꯟ ꯕꯤꯖꯨ ꯅꯠꯇ꯭ꯔꯕꯣ ꯁꯤꯕꯣ ꯑꯣ ꯑꯣ ꯑꯩ ꯀꯩꯅꯣꯗꯒꯤ ꯗꯨꯀꯥꯟ ꯀꯩꯅꯣ ꯑꯩꯈꯣꯏ ꯕꯨꯛ ꯁ꯭ꯇꯦꯁꯟꯅꯦꯔꯤ ꯗꯨꯀꯥꯟꯗꯒꯤ ꯇꯧꯖꯔꯛꯄꯅꯦꯕꯀꯣ ꯑꯣ ꯑꯣ ꯅꯍꯥꯟ ꯑꯗꯣꯝꯅ ꯀꯩꯅꯣꯒꯤ ꯕꯨꯛ ꯈꯔ ꯑꯩꯈꯣꯏꯒꯤ ꯑꯣꯗꯔ ꯇꯧꯔꯝꯕꯗꯣ ꯑꯥ

ꯑꯣ ꯍꯥꯏꯕꯤꯔꯛꯑꯣ ꯂꯩꯒꯗꯕ ꯑꯥꯏꯇꯦꯝꯁꯤꯡꯗꯣ ꯍꯥꯏꯕꯤꯔꯛꯑꯣ ꯄꯣꯠ ꯂꯩꯔꯒꯗꯤ ꯂꯩ ꯑꯣ ꯂꯩꯔꯦ ꯂꯩꯔꯦ ꯑꯗꯨ ꯂꯥꯛꯑꯦ ꯑꯗꯨ ꯂꯥꯛꯑꯦ ꯑꯗꯨ ꯍꯥꯏꯒꯦ ꯇꯧꯕꯒꯤ ꯐꯣꯟꯁꯦ ꯇꯧꯖꯔꯛꯄꯅꯦꯕꯀꯣ ꯑꯗꯨ ꯃꯩꯗꯤ ꯑꯗꯨ ꯃꯩꯗꯤ ꯀꯩꯅꯣ ꯂꯥꯛꯑꯦ ꯑꯣ ꯂꯩꯅꯤ ꯂꯩꯅꯤ ꯂꯩꯅꯤ ꯂꯩ ꯂꯩ ꯂꯩ ꯑꯩꯈꯣꯏ ꯔꯣꯇꯣꯃꯦꯛ ꯂꯩꯔꯤ ꯑꯗꯒꯤ ꯃꯌꯥꯝ ꯃꯌꯥꯝ ꯂꯩꯔꯤꯑꯕꯀꯣ ꯑꯗꯨ ꯀꯌꯥꯃꯨꯛ ꯄꯥꯝꯕꯤꯕꯒꯦ ꯑꯣ ꯑꯣ ꯑꯣ ꯅꯪ ꯅꯪ ꯅꯍꯥꯟ ꯑꯣꯗꯔ ꯇꯧ ꯑꯣꯗꯔ ꯇꯧꯈꯤꯕꯗꯣ ꯑꯩꯈꯣꯏꯒꯤ ꯀ꯭ꯂꯥꯁꯃꯦꯠ ꯕꯨꯛꯇꯨꯒ ꯑꯇꯣꯞꯄꯁꯤꯡꯗꯤ ꯀꯔꯤ ꯀꯔꯤ ꯑꯗꯨ ꯈꯛꯇꯅꯤꯀꯣ ꯑꯇꯣꯞꯁꯤꯡꯗꯤ ꯑꯣ ꯑꯥ ꯑꯣ ꯂꯩ ꯂꯩ ꯂꯩ ꯑꯣ ꯈꯪꯉꯤ ꯈꯪꯉꯤ ꯈꯪꯉꯤ ꯈꯪꯉꯤ ꯂꯩ ꯂꯩ ꯑꯣ ꯑꯣ ꯑꯣ ꯑꯗꯨ ꯂꯥꯛꯑꯦ ꯂꯥꯛꯑꯦ ꯑꯗꯨꯁꯨ ꯂꯥꯛꯑꯦ ꯑꯗꯒꯤ ꯀꯩꯅꯣ ꯑꯗ ꯑꯣ ꯂꯩ ꯂꯩ ꯂꯩ ꯑꯣ ꯇꯔꯨꯛ ꯑꯣ ꯂꯩ ꯑꯄꯥꯛꯄ ꯑꯩꯈꯣꯏ ꯀꯩꯅꯣꯗꯨ ꯅꯠꯇ꯭ꯔꯣ ꯑꯉꯧꯕ ꯑꯩꯈꯣꯏ ꯆꯦꯕꯥꯡ ꯑꯄꯥꯛꯄꯗꯣ ꯑꯣ ꯃꯥꯅꯤ ꯃꯥꯅꯤ ꯂꯩ ꯂꯩ ꯂꯩ ꯑꯗꯨꯁꯨ ꯂꯩ ꯑꯗꯨꯗꯤ ꯃꯣꯏꯗꯤ ꯗꯦꯁꯇꯥꯔꯗ ꯆꯠꯄ꯭ꯔꯥ ꯀꯩꯅꯣꯝ ꯇꯧꯕꯅꯤ ꯗꯦꯁꯇꯥꯔꯗ ꯆꯠꯄꯅꯦ ꯃꯣꯏꯗꯤ ꯗꯦꯁꯇꯥꯔꯗ ꯑꯩꯈꯣꯏ ꯗꯦꯁꯇꯥꯔꯗ ꯑꯩꯈꯣꯏ ꯃꯁꯤꯡ ꯃꯁꯤꯡ ꯍꯥꯏꯗꯤ ꯕꯥꯞꯅꯕꯨ ꯗꯦꯁꯇꯥꯔꯗ ꯁꯕꯦꯟꯇꯤꯔꯥ ꯑꯥꯏꯠꯇꯤꯔꯥ ꯄꯤꯕꯅꯦꯕꯀꯣ ꯑꯥ ꯑꯗꯣ ꯑꯗꯣ ꯑꯗꯨꯃꯥꯏꯅ ꯆꯠꯂꯦ ꯃꯥꯗꯤ ꯑꯣ ꯑꯣ ꯑꯗꯨ ꯀꯃꯥꯏꯅ ꯇꯧ ꯑꯩꯈꯣꯏ ꯑꯩꯈꯣꯏ ꯁꯤꯗꯁꯨ ꯀꯩꯅꯣ ꯇꯧꯋꯦꯕꯀꯣ ꯍꯥꯏꯗꯤ ꯕꯥꯞꯅꯕꯨ ꯅꯪꯅ ꯂꯥꯛꯄ ꯐꯪꯗ꯭ꯔꯒꯁꯨ ꯑꯩꯈꯣꯏꯒꯤ ꯍꯣꯝ ꯗꯤꯂꯤꯕꯔꯤ ꯁꯥꯔꯕꯤꯁꯁꯨ ꯑꯗꯨꯝ ꯊꯝꯖꯩꯑꯕꯀꯣ ꯑꯗꯣ ꯑꯣ ꯑꯗꯨ

ꯑꯣ ꯍꯣꯏ ꯑꯗꯨ ꯌꯨꯝꯗꯨ ꯑꯗꯩ ꯑꯦꯗ꯭ꯔꯦꯁ ꯑꯗꯩ ꯀꯩꯅꯣꯗꯨ ꯀꯩꯅꯣꯗꯨ ꯐꯖꯅ ꯑꯝꯇ ꯑꯣ ꯃꯈꯥ ꯂꯩꯀꯥꯏ ꯑꯗꯨ ꯄꯔꯦꯡ ꯑꯣ ꯈꯨꯜꯂꯥꯛꯄꯝ ꯄꯔꯦꯡ ꯑꯗꯨꯝ ꯃꯤꯡꯗꯤ ꯑꯗꯨꯝ ꯕꯤꯖꯨ ꯍꯥꯏꯔ ꯑꯗꯨꯝ ꯉꯅꯤꯀꯣ ꯑꯣ ꯑꯣ ꯇꯧꯒꯦ ꯇꯧꯒꯦ ꯇꯧꯒꯦ

ꯃꯃꯜꯁꯤ ꯍꯧꯖꯤꯛꯀꯤ ꯀ꯭ꯂꯥꯁꯃꯦꯠ ꯕꯨꯛꯇꯨꯗꯤ ꯑꯃꯗ ꯀꯨꯟ ꯀꯨꯟꯒꯤ ꯆꯥꯡ ꯆꯤꯡꯕꯅꯦꯕꯀꯣ ꯀꯨꯟ ꯀꯨꯟ ꯆꯥꯡ ꯑꯗꯨ ꯀꯩꯅꯣꯍꯣꯏꯅ ꯃꯣꯏꯒꯤ ꯀꯩꯅꯣꯅ ꯁꯦꯠ ꯑꯣꯏꯅ ꯂꯩꯔꯛꯄ ꯃꯇꯝꯗꯁꯨ ꯈꯔ ꯇꯥꯔꯛꯀꯅꯤ ꯃꯃꯜꯁꯨ ꯇꯥꯔꯛꯀꯅꯦꯕꯀꯣ ꯑꯗꯩ ꯀꯣꯂꯣꯝꯗꯨꯕꯨꯗꯤ ꯀꯨꯟ ꯀꯨꯟꯗ ꯄꯤꯕꯅꯦ ꯀꯣꯂꯣꯝ ꯑꯅꯤꯗꯨꯕꯨꯗꯤ ꯑꯃ ꯀꯩꯅꯣꯗꯣ ꯑꯃ ꯍꯧꯖꯤꯛꯀꯤ ꯀꯔꯤ ꯁꯣꯂꯨꯇꯦꯠꯇꯣ ꯁꯣꯖꯨꯇꯦꯠꯗꯤ ꯌꯥꯡꯈꯩ ꯄꯤꯕꯅꯦꯕꯀꯣ ꯐꯖꯅ ꯑꯗꯨꯃꯩꯗꯤ ꯑꯣꯏꯔꯒ ꯗꯦꯁꯇꯥꯔ ꯀꯩꯅꯣꯗꯨꯕꯨꯗꯤ ꯆꯥꯝꯃ ꯍꯥ ꯑꯣ ꯑꯥ ꯑꯥ ꯆꯅꯤꯃꯨꯛꯀꯤ ꯃꯌꯥ ꯇꯥꯔꯅꯦꯕ ꯑꯗꯣ ꯍꯣꯔꯦꯟ ꯀꯦꯁ ꯃꯦꯃꯣꯗ ꯐꯖꯅ ꯑꯗꯨꯝ ꯑꯗꯨꯁꯨ ꯏꯔꯛꯀꯅꯤ ꯑꯗꯨꯝ ꯀꯣ ꯀꯩꯅꯣ ꯇꯧꯔꯒ ꯑꯣ ꯑꯣ ꯑꯥ ꯑꯣ ꯊꯤꯜꯂꯛꯀꯦ ꯊꯤꯜꯂꯛꯀꯦ ꯑꯗꯨꯗꯤ ꯑꯗꯨꯝ ꯑꯗꯣ ꯍꯧꯖꯤꯛꯀꯤ ꯍꯧꯖꯤꯛꯀꯤ ꯑꯦꯗ꯭ꯔꯦꯁꯇꯨꯗ ꯑꯗꯨꯝ ꯑꯩ ꯑꯩ ꯌꯧꯅꯕ ꯑꯗꯨꯝ ꯑꯩ ꯑꯩ ꯊꯤꯜꯍꯜꯂꯛꯑꯒꯦ ꯑꯉꯥꯡꯃꯈꯩꯀꯣ ꯑꯣ ꯐꯔꯦ ꯐꯔꯦ ꯐꯔꯦ